ꯑꯩꯅ ꯁꯍꯔꯗ ꯂꯩꯅꯤꯡꯗꯕꯒꯤ ꯃꯔꯝꯗꯤ ꯁꯦꯟꯊꯣꯛ ꯂꯝꯕꯤ ꯃꯔꯥꯡ ꯀꯥꯏꯅ ꯂꯩꯇꯕ ꯑꯗꯨꯒ ꯑꯩꯅ ꯈꯨꯡꯒꯪꯗ ꯂꯩꯖꯍꯧꯖꯅꯤꯡꯉꯤꯕꯅ ꯑꯩꯒꯤ ꯂꯩꯔꯤꯕ ꯏꯆꯤꯜ ꯏꯅꯥꯎ ꯃꯔꯤ ꯃꯇꯥ ꯂꯩꯀꯥꯏꯒꯤ ꯃꯌꯥꯝ ꯑꯁꯤꯒ ꯄꯨꯟꯅ ꯅꯨꯡꯁꯤ ꯆꯥꯟꯅꯅ ꯂꯩꯕꯁꯨ ꯄꯥꯝꯖꯕ ꯑꯗꯨꯒ ꯂꯧꯎ ꯁꯤꯡꯎꯕ ꯍꯣꯠꯅꯗꯨꯅ ꯆꯥꯎꯈꯠ ꯊꯧꯔꯥꯡꯒꯤ ꯃꯇꯥꯡꯗꯁꯨ ꯃꯌꯥꯝ ꯇꯥꯟꯅꯃꯤꯟꯅꯗꯨꯅ ꯇꯧꯕ ꯄꯥꯝꯖꯕꯅꯅꯤ